ꯚꯥꯔꯠ ꯑꯁꯤꯗꯗꯤ ꯆꯤꯟꯖꯥꯛꯁꯦ ꯃꯤꯔꯝꯗ ꯃꯄꯥꯜꯂꯣꯝꯗꯒꯤ ꯀꯌꯥ ꯑꯃ ꯄꯨꯁꯤꯜꯂꯛꯑꯦ ꯑꯗꯨꯒ ꯑꯩꯈꯣꯏꯔꯣꯝꯗꯒꯤꯁꯨ ꯊꯥꯗꯣꯛꯄꯗꯤ ꯌꯥꯎꯏ ꯑꯗꯨꯕꯨ ꯃꯤꯔꯝꯗꯒꯤ ꯄꯨꯁꯤꯜꯂꯛꯄꯗꯨꯁꯨ ꯑꯅꯝꯕ ꯑꯗꯨꯝ ꯁꯤꯖꯤꯟꯅꯩ ꯑꯗꯨꯒ ꯆꯥꯕ ꯊꯛꯄꯒꯤ ꯃꯑꯣꯡꯁꯤꯁꯨ ꯏꯟꯗꯤꯌꯥ ꯏꯟꯗꯤꯌꯥ ꯄꯨꯝꯕ ꯑꯁꯤꯒꯤ ꯚꯥꯔꯠ ꯑꯁꯤꯒꯤ ꯃꯈꯜ ꯃꯈꯜꯒꯤ ꯈꯨꯆꯥ ꯃꯈꯜ ꯃꯈꯜꯒꯤ ꯍꯩꯅꯕꯤ ꯂꯩꯔꯤ ꯑꯗꯨꯕꯨ ꯑꯩꯈꯣꯏꯒꯤ ꯑꯣꯏꯅꯗꯤ ꯁꯦꯅꯥꯄꯇꯤ ꯍꯥꯏꯔꯤꯕ ꯃꯐꯝꯁꯤꯡ ꯑꯁꯤꯗꯗꯤ ꯃꯔꯨꯑꯣꯏꯅ ꯁꯤꯖꯤꯟꯅꯔꯤꯕ ꯆꯤꯟꯖꯥꯛ ꯑꯁꯦ ꯆꯥꯛ ꯆꯥꯛ ꯆꯦꯡ ꯆꯥꯛ ꯍꯥꯏꯕ ꯌꯦꯟꯁꯥꯡ ꯃꯊꯦꯜ ꯃꯅꯥ ꯃꯁꯤꯡ ꯍꯥꯏꯕꯁꯤꯡꯁꯤꯅ ꯍꯦꯟꯅ ꯑꯅꯝꯕꯅ ꯁꯤꯖꯤꯟꯅꯩ ꯑꯗꯨꯒ ꯑꯩꯈꯣꯏꯒꯤ ꯃꯔꯨꯑꯣꯏꯕ ꯄꯣꯄꯨꯂꯔ ꯑꯣꯏꯕ ꯗꯤꯛꯁ ꯑꯦꯟ ꯏꯁꯄꯦꯁꯤꯁ ꯁꯤꯅꯕꯨ ꯑꯗꯨꯝ ꯑꯩꯈꯣꯏꯒꯤꯗꯤ ꯐꯤꯁ ꯍꯥꯏꯗꯤ ꯉꯥ ꯒꯨꯝꯕ ꯀꯩꯒꯨꯝꯕꯁꯦ ꯑꯗꯨꯝ ꯑꯣꯏꯒꯜꯂꯦ ꯑꯗꯨꯒ ꯃꯅꯥ ꯃꯁꯤꯡꯅ ꯑꯅꯝꯕ ꯕꯤꯖꯤꯇꯦꯕꯜ ꯀꯥꯡꯕꯨ ꯑꯗꯨꯝ ꯑꯣꯏꯒꯜꯂꯦ ꯑꯗꯨꯒ ꯆꯥꯔꯦꯅ ꯑꯩꯈꯣꯏꯅ ꯆꯥꯕꯗ ꯚꯥꯔꯠꯀꯤ ꯃꯄꯥꯟꯗꯒꯤ ꯄꯨꯁꯤꯜꯂꯛꯄ ꯆꯤꯟꯖꯥꯛ ꯁꯨ ꯆꯤꯟꯖꯥꯛꯁꯦ ꯆꯦꯡꯗꯁꯨ ꯑꯗꯨꯝ ꯑꯣꯏꯔꯦ ꯑꯗꯨꯒ ꯆꯦꯡꯈꯛ ꯅꯠꯇꯅ ꯆꯦꯡꯈꯛ ꯅꯠꯇꯕ ꯑꯇꯣꯞꯄꯗꯁꯨ ꯄꯨꯁꯤꯜꯂꯛꯄ ꯁꯤꯖꯤꯟꯅꯕ ꯌꯥꯎꯏ ꯇꯧꯕꯇꯕꯨ ꯑꯩꯈꯣꯏꯒꯤ ꯃꯅꯥꯃꯁꯤꯡꯅ ꯍꯦꯟꯅ ꯆꯥꯖꯕꯅꯤꯅ ꯑꯩꯈꯣꯏꯅ ꯑꯗꯨꯃꯛ ꯇꯧꯔꯤꯕ ꯄꯨꯊꯣꯛꯅꯤꯡꯉꯥꯏ ꯍꯣꯠꯅꯔꯤꯕ ꯄꯣꯠ ꯆꯩꯁꯤꯡꯁꯤꯅ ꯑꯅꯝꯕ ꯁꯤꯖꯤꯟꯅꯩ ꯗꯦ ꯇꯨ ꯗꯦ ꯂꯥꯏꯐ ꯗꯦꯜꯂꯤꯗ ꯁꯤꯖꯤꯟꯅꯕꯗꯤ ꯑꯩꯈꯣꯏꯅ ꯆꯥꯛꯁꯦ ꯆꯥꯛ ꯍꯥꯏꯕ ꯌꯦꯟꯁꯥꯡ ꯁꯤꯒꯤ ꯃꯊꯦꯜꯁꯤꯡꯁꯦ ꯑꯗꯨꯝ ꯁꯤꯖꯤꯟꯅꯩ ꯑꯗꯨꯒ ꯑꯍꯥꯎꯕ ꯀꯔꯤꯁꯤꯡꯗꯅ ꯑꯃꯨꯛ ꯐꯤꯁꯀꯨꯝꯕ ꯀꯩꯒꯨꯝꯕ ꯑꯣꯏꯕꯁꯦ ꯁꯤ ꯑꯣꯏꯒꯜꯂꯦ